ꯑꯥꯌꯨꯔꯕꯦꯗꯥ ꯍꯣꯃꯤꯌꯣꯄꯦꯊꯤꯒꯤ ꯍꯤꯗꯥꯛ ꯂꯥꯡꯊꯛꯁꯤꯡꯒꯤ ꯃꯇꯥꯡꯗ ꯑꯗꯨꯝ ꯍꯣꯏ ꯈꯔ ꯃꯈꯩꯗꯤ ꯈꯪꯉꯦ ꯑꯩꯈꯣꯏꯅ ꯁꯝꯅ ꯍꯥꯏꯔꯕꯗ ꯍꯧꯖꯤꯛꯁꯦ ꯑꯩꯈꯣꯏꯅ ꯈꯅꯥꯎꯕꯨ ꯅꯥꯔꯦ ꯈꯜꯂꯣ ꯃꯇꯝꯁꯤꯒꯤ ꯍꯥꯏꯗꯤ ꯈꯅꯥꯎꯁꯤ ꯅꯥꯔꯛ ꯃꯇꯝꯗ ꯑꯩꯈꯣꯏꯅ ꯏꯁꯤꯡ ꯑꯁꯥꯕꯁꯤꯗ ꯂꯣꯝꯕꯒ ꯊꯨꯝ ꯈꯔ ꯍꯥꯞꯄꯒ ꯑꯗꯨꯝ ꯅꯣꯡꯃꯗ ꯑꯅꯤ ꯑꯍꯨꯝꯂꯛ ꯇꯦꯡꯍꯜꯂꯤ ꯇꯦꯡꯁꯨ ꯇꯦꯡꯅꯩ ꯑꯗꯨꯒ ꯑꯃꯨꯛ ꯑꯩꯈꯣꯏꯅ ꯀꯔꯤꯒꯨꯝꯕ ꯃꯣꯔꯣꯛꯀꯨꯝꯕ ꯀꯔꯤꯒꯨꯝꯕ ꯆꯥꯔꯒ ꯁꯨꯝ ꯄꯨꯛꯀ ꯁꯧꯒꯠꯂꯛꯄ ꯃꯇꯝꯗꯁꯨ ꯑꯩꯈꯣꯏꯒꯤ ꯂꯥꯡꯊ꯭ꯔꯩ ꯃꯇꯣꯟ ꯌꯨꯝꯗ ꯍꯧꯕ ꯂꯥꯡꯊ꯭ꯔꯩ ꯃꯇꯣꯟꯁꯦ ꯑꯩꯈꯣꯏꯅ ꯑꯗꯨꯝ ꯃꯇꯣꯟꯁꯨ ꯆꯥꯅꯩ ꯑꯁꯤꯗꯁꯨ ꯅꯠꯇꯅ ꯑꯉꯥꯡꯁꯤꯡꯅ ꯂꯥꯏꯍꯧ ꯁꯥꯔꯛꯄ ꯃꯇꯝꯗ ꯑꯩꯈꯣꯏꯅ ꯀꯩꯅꯣ ꯂꯩꯍꯥꯎ ꯃꯅꯥ ꯑꯗꯨꯝ ꯐꯨꯠꯂꯒꯁꯨ ꯄꯤꯊꯛꯅꯩ ꯑꯗꯨꯕꯨ ꯍꯧꯖꯤꯛ ꯍꯧꯖꯤꯛ ꯑꯗꯨꯝ ꯇꯧꯅꯔꯤ ꯑꯗꯨꯕꯨ ꯍꯧꯖꯤꯛ ꯀꯥꯟꯒꯤ ꯃꯤꯑꯣꯏꯁꯤꯡꯁꯤꯅ ꯍꯦꯟꯅ ꯍꯥꯏꯗꯤ ꯈꯨꯗꯛꯇ ꯐꯕ ꯄꯥꯝꯂꯛꯄ ꯈꯨꯗꯛ ꯈꯨꯗꯛꯀꯤ ꯄꯥꯝꯂꯛꯄꯗꯒꯤ ꯍꯧꯖꯤꯛꯇꯤ ꯑꯅꯥ ꯂꯥꯏꯌꯦꯡ ꯁꯪꯁꯤꯗ ꯆꯠꯂꯒ ꯍꯥꯏꯗꯤ ꯑꯗꯣ ꯑꯅꯥ ꯂꯥꯏꯌꯦꯡ ꯁꯪꯒꯤ ꯍꯤꯗꯥꯛ ꯆꯥꯕꯁꯤꯁꯨ ꯍꯦꯟꯅ ꯑꯗꯨꯝ ꯄꯥꯝꯅꯔꯦ